ꯍꯜꯂꯣ ꯀꯔꯤ ꯀꯔꯤ ꯂꯧꯕꯤꯒꯗꯕ ꯑꯣ ꯑꯣ ꯃꯈꯜ ꯁꯨꯅ ꯂꯩꯌꯦ ꯇꯥꯗ ꯀꯔꯤ ꯀꯔꯤ ꯂꯧꯒꯦꯒꯦ ꯑꯩꯈꯣꯏꯒꯤ ꯕ꯭ꯔꯦꯛ ꯒꯤꯌꯥꯔ ꯌꯥꯎꯕ ꯌꯥꯎꯗꯕ ꯑꯗꯒꯤ ꯑꯉꯥꯡꯒꯤ ꯑꯣꯏꯔꯕ꯭ꯔꯥ ꯑꯍꯟꯒꯤ ꯑꯣꯏꯔꯕ꯭ꯔꯥ ꯂꯧꯗꯣꯔꯤꯕ ꯁꯥꯏꯀꯜꯁꯦ ꯀꯔꯝꯕ ꯑꯣꯏꯔꯕꯅꯣ ꯎꯝ ꯎꯝ ꯎꯝ ꯑꯣ ꯌꯥꯏꯌꯦ ꯌꯥꯏꯌꯦ ꯃꯥꯅꯦ ꯃꯥꯅꯦ ꯍꯧꯖꯤꯛꯀꯥꯟꯗꯤꯀꯣ ꯑꯉꯥꯡꯁꯤꯡꯁꯦ ꯑꯗꯨꯝ ꯃꯁꯥ ꯐꯕ ꯍꯛꯁꯦꯜ ꯂꯣꯝꯖꯤꯗꯩꯗ ꯍꯦꯟꯅ ꯄꯨꯛꯅꯤꯡꯁꯦ ꯊꯧꯒꯠꯅꯔꯃꯤꯅꯅꯦ ꯃꯣꯏꯒꯤ ꯈꯣꯡꯅ ꯆꯠꯄ ꯁꯥꯏꯀꯜ ꯊꯧꯕ ꯑꯁꯤꯒꯨꯝꯕ ꯁꯥꯏꯀ꯭ꯂꯤꯡꯒꯤ ꯄ꯭ꯔꯣꯁꯦꯁ ꯌꯥꯝꯅ ꯄꯥꯝꯅꯔꯦ ꯃꯣꯏꯁꯦ ꯍꯧꯖꯤꯛꯁꯦ ꯌꯥꯏꯌꯦ ꯌꯥꯏꯌꯦ ꯃꯑꯣꯡꯇꯥꯕ ꯃꯣꯏꯒꯤ ꯑꯩꯈꯣꯏꯒꯤ ꯁꯥꯏꯀ꯭ꯂꯤꯡꯒꯤ ꯇꯥꯏꯞꯇ ꯁꯥꯏꯀ꯭ꯂꯤꯡꯒꯤ ꯁꯥꯏꯀꯜꯃꯛꯁꯨ ꯑꯗꯨꯝ ꯐꯪꯒꯅꯤ ꯑꯩꯈꯣꯏꯒꯤ ꯍꯧꯖꯤꯛ ꯍꯧꯖꯤꯛ ꯁꯣꯔꯨꯝꯁꯤꯗ ꯂꯩꯇꯦꯕꯀꯣ ꯁꯥꯏꯀ꯭ꯂꯤꯡꯒꯤꯁꯤꯅ ꯑꯗꯣ ꯊꯪꯅꯕ ꯑꯩꯈꯣꯏꯒꯤ ꯑꯣꯞꯁꯟ ꯑꯩꯈꯣꯏꯒꯤ ꯁꯦꯜ ꯅꯝꯕꯔ ꯇꯨꯁꯤꯗꯩꯗꯗꯤ ꯁꯥꯏꯀ꯭ꯂꯤꯡꯒꯤ ꯑꯣꯏꯅ ꯗꯥꯏꯔꯦꯛ ꯄꯥꯝꯃꯒꯅ ꯑꯗꯨꯗ ꯃꯌꯥꯝ ꯂꯩꯕꯅꯦꯕꯀꯣ ꯔꯨꯝ ꯅꯝꯕꯔ ꯇꯨꯁꯤꯗ ꯑꯗꯨꯒ ꯃꯈꯣꯏꯅ ꯆꯨꯝꯅꯁꯨꯝ ꯑꯩꯈꯣꯏꯒꯤ ꯁꯥꯏꯀꯜ ꯊꯧꯕ ꯄꯥꯝꯖꯕꯒꯤ ꯍꯥꯏꯇꯥꯔꯦꯅꯦꯀꯣ ꯁꯤꯒꯨꯝꯕꯒꯤ ꯄꯥꯝꯖꯕꯒꯤ ꯊꯧꯒꯦ ꯍꯥꯏꯇꯥꯔꯒꯗꯤ ꯄꯥꯈꯪ ꯃꯆꯥꯅ ꯑꯣꯏꯔꯒꯗꯤ ꯍꯧꯖꯤꯛ ꯍꯧꯖꯤꯛꯀꯤ ꯑꯣꯏꯅ ꯆꯠꯅꯕꯁꯦ ꯂꯨꯄꯥ ꯂꯤꯁꯤꯡ ꯇꯔꯥꯃꯉꯥꯗꯒꯤꯅ ꯍꯧꯔꯒ ꯂꯤꯁꯤꯡ ꯀꯨꯟ ꯃꯉꯥ ꯐꯥꯎꯕꯗ ꯒꯤꯌꯥꯔ ꯄꯥꯟꯕꯁꯦ ꯃꯁꯤ ꯐꯖ ꯐꯖꯕ ꯃꯑꯣꯡ ꯇꯥꯇꯥꯕ ꯃꯌꯥꯝ ꯑꯃ ꯂꯩꯔꯦ ꯑꯗꯣ ꯁꯣꯝꯒꯤ ꯕꯖꯦꯠꯇꯨꯁꯨ ꯍꯥꯏꯐꯦꯠꯇꯪ ꯍꯥꯏꯕꯤꯔꯣ ꯑꯗꯨꯒꯤ ꯃꯇꯨꯡꯏꯟꯅ ꯀꯔꯝꯕ ꯌꯦꯡꯁꯤꯒꯦꯗꯣ ꯌꯦꯡꯉꯁꯤ

ꯑꯥ ꯑꯥ ꯑꯦ ꯌꯥꯝ ꯆꯥꯎꯅ ꯂꯩ ꯌꯥꯝꯅ ꯆꯥꯎꯅ ꯎꯝ ꯑꯣ ꯗꯦꯂꯤꯕꯔꯤꯒꯤꯗꯤ ꯀꯩꯝꯇ ꯋꯥꯕꯤꯔꯨꯔꯅꯨ ꯇꯥꯗ ꯗꯦꯂꯤꯕꯔꯤꯒꯤꯗꯤ ꯑꯣꯜ ꯏꯟꯗꯤꯌꯥ ꯗꯦꯂꯤꯕꯔꯤ ꯂꯩꯌꯦꯕꯀꯣ ꯑꯗꯨꯒ ꯏꯁꯥꯅ ꯄꯥꯝꯃꯤꯗꯣ ꯁꯤꯅꯤ ꯍꯥꯏꯕꯗꯣ ꯍꯥꯟꯅ ꯈꯟꯒꯗꯧꯕꯅꯤꯗꯅ ꯈꯟꯕꯤꯌꯣꯕ ꯑꯗꯨꯗꯪ ꯈꯟꯕꯤꯌꯣ ꯑꯩꯈꯣꯏꯒꯤ ꯍꯧꯖꯤꯛꯀꯤ ꯂꯤꯁꯤꯡ ꯇꯔꯥꯒꯅꯤꯊꯣꯏ ꯍꯨꯝꯗꯣꯏ ꯄꯤꯕꯗ ꯑꯣꯏꯅ ꯌꯦꯡꯕꯤꯒꯦ ꯍꯥꯏꯔꯒꯁꯨ ꯌꯥꯝꯅ ꯇꯥꯡꯗꯕ ꯍꯥꯏꯔꯒꯗꯤ ꯄꯣꯠꯁꯨ ꯐꯕ ꯃꯌꯥꯝꯅ ꯀꯃꯟ ꯑꯣꯏꯅ ꯅꯨꯄꯥ ꯃꯆꯥꯒꯤ ꯂꯧꯅꯔꯤꯁꯦ ꯂꯤꯁꯤꯡ ꯇꯔꯥꯅꯤꯊꯣꯏ ꯄꯤꯕ ꯄꯣꯠꯁꯤꯅꯦꯕꯀꯣ ꯑꯁꯤꯗꯩꯗ ꯑꯩꯈꯣꯏꯒꯤ ꯃꯆꯨ ꯃꯃꯦꯟꯁꯦ ꯑꯃꯨꯕ ꯑꯃ ꯍꯤꯒꯣꯛ ꯑꯃ ꯃꯦꯔꯨꯟ ꯑꯃ ꯁꯨꯃꯥꯏꯅ ꯑꯍꯨꯝ ꯊꯣꯛꯅ ꯂꯥꯛꯑꯦꯕꯀꯣ ꯑꯗꯨꯒ ꯃꯃꯟꯗꯤ ꯂꯨꯄꯥ ꯂꯤꯁꯤꯡ ꯇꯔꯥꯅꯤꯊꯣꯏꯁꯤꯗ ꯆꯞꯆꯥꯅ ꯑꯗꯨꯝ ꯄꯤꯒꯅꯦꯕ ꯂꯣꯏꯅꯃꯛ ꯆꯞ ꯃꯥꯟꯅꯩꯕꯀꯣ ꯑꯗꯨ

ꯑꯧ ꯑꯧ ꯑꯧ ꯑꯧ ꯇꯤ ꯕꯤ ꯑꯦꯁ ꯀꯥꯏꯅ ꯂꯩꯌꯦ ꯀꯝꯄꯅꯤ ꯃꯃꯤꯡꯁꯦ ꯑꯩꯈꯣꯏꯗꯤ ꯈꯔ ꯑꯧ ꯑꯩꯈꯣꯏꯗꯤ ꯕ꯭ꯔꯥꯟꯗꯦꯠ ꯑꯣꯏꯕꯁꯨ ꯑꯗꯨꯝ ꯌꯥꯎꯋꯦ ꯕ꯭ꯔꯥꯟꯗꯦꯠ ꯑꯣꯏꯕꯀꯣ ꯑꯗꯒꯤꯗꯤ ꯂꯦꯗꯤ ꯕꯥꯔꯠꯀꯥꯏꯅ ꯊꯥꯏꯅ ꯇꯧꯅꯔꯝꯕꯗꯣ ꯑꯗꯨꯗꯁꯨ ꯍꯧꯖꯤꯛ ꯅꯨꯄꯥꯒꯤ ꯒꯤꯌꯥꯔ ꯌꯥꯎꯕꯁꯦ ꯏꯅꯧ ꯅꯧꯅ ꯌꯥꯝ ꯐꯖꯅ ꯃꯑꯣꯡꯇꯥꯅ ꯄꯨꯊꯣꯔꯛꯏꯕꯀꯣ ꯍꯧꯖꯤꯛꯇꯤ ꯂꯤꯁꯤꯡ ꯇꯔꯥꯅꯤꯊꯣꯏꯒꯤ ꯔꯦꯟꯁꯁꯤꯗ ꯍꯥꯏꯇꯥꯔꯒꯗꯤ ꯂꯦꯗꯤ ꯕꯥꯔꯠꯀꯤꯁꯤꯅꯦ ꯑꯗꯒꯤ ꯍꯦꯔꯣꯒ ꯇꯤ ꯕꯤ ꯑꯦꯁꯁꯦ ꯁꯤ ꯑꯍꯨꯝꯁꯤꯗ ꯂꯩꯒꯅꯤ

ꯑꯣ ꯌꯥꯏꯌꯦ ꯌꯥꯏꯌꯦ ꯑꯗꯨ ꯂꯤꯁꯡ ꯇꯔꯥꯅꯤꯊꯣꯏꯒꯤ ꯔꯦꯟꯁꯁꯤꯗ ꯍꯧꯖꯤꯛꯀꯤ ꯀꯝꯄꯅꯤ ꯑꯍꯨꯝꯁꯤꯗ ꯂꯩ ꯑꯗꯨꯒ ꯑꯩꯈꯣꯏꯅ ꯋꯥꯔꯦꯟꯇꯤꯁꯦ ꯆꯍꯤ ꯑꯃꯒꯤ ꯄꯤꯔꯛꯀꯅꯦꯕꯀꯣ ꯑꯗꯨꯅ ꯋꯥꯔꯦꯟꯇꯤ ꯃꯅꯨꯡꯁꯤꯗꯩꯗ ꯑꯩꯈꯣꯏꯒꯤ ꯑꯦꯅꯤ ꯁꯔꯚꯤꯁꯁꯤꯡ ꯁꯥꯏꯀꯜꯁꯤꯗ ꯁꯔꯚꯤꯁꯤꯡ ꯗꯔꯀꯥꯔ ꯂꯩꯔꯛꯄꯁꯦ ꯂꯣꯏꯅ ꯐ꯭ꯔꯤ ꯁꯔꯚꯤꯁꯁꯤꯡ ꯇꯧꯖꯒꯅꯦꯕ ꯑꯩꯈꯣꯏꯒꯤ ꯗꯨꯀꯥꯟꯁꯤꯗꯩꯗ ꯑꯗꯨꯝ ꯄꯨꯕꯤꯔꯛꯑꯒ ꯁꯣꯞ ꯅꯝꯕꯔ ꯊ꯭ꯔꯤꯗ ꯑꯩꯈꯣꯏꯒꯤ ꯁꯔꯚꯤꯁꯁꯤꯡ ꯁꯦꯟꯇꯔ ꯂꯩꯖꯩꯌꯦꯕꯀꯣ ꯑꯗꯨꯗ ꯆꯪꯉꯛꯑꯒ ꯆꯞꯆꯥꯅ ꯑꯗꯨꯝ ꯍꯧꯕꯗꯒꯤ ꯂꯣꯏꯕꯥꯎ ꯁꯔꯚꯤꯁꯁꯤꯡ ꯄꯤꯖꯒꯅꯤ ꯑꯗꯨꯝ ꯂꯧꯒꯤꯕꯒꯤ ꯑꯩꯈꯣꯏꯒꯤ ꯋꯥꯔꯦꯟꯇꯤ ꯀꯥꯔꯠ ꯆꯞꯆꯥꯅ ꯑꯗꯨꯝ ꯄꯤꯒꯅꯤ ꯑꯗꯨꯒꯤ ꯃꯇꯨꯡꯏꯟꯅ ꯑꯗꯨꯒ ꯑꯗꯨꯒꯤ ꯌꯥꯔꯛꯇꯕ ꯈꯣꯠꯂꯛꯇꯕꯗꯨꯒꯤꯗꯤ ꯀꯩꯝꯇ ꯋꯥꯕꯤꯔꯨꯅꯨ ꯑꯗꯨꯒ ꯗꯦꯂꯤꯕꯔꯤꯒꯤꯁꯨ ꯍꯧꯖꯤꯛꯀꯤ ꯃꯆꯨ ꯃꯃꯦꯟ ꯂꯩꯔꯤꯕꯁꯤꯡ ꯑꯁꯦ ꯑꯩꯈꯣꯏꯒꯤ ꯂꯥꯛꯄ ꯐꯔꯛ ꯇꯥꯔꯦ ꯍꯥꯏꯔꯒꯁꯨ ꯑꯩꯈꯣꯏꯅ ꯑꯔꯩꯕꯒꯩꯁꯦ ꯐꯣꯇꯣ ꯅꯝꯃꯒ ꯊꯥꯖꯔꯛꯑꯒ ꯑꯗꯨꯒꯤ ꯃꯔꯛꯇꯒꯤ ꯑꯦ ꯁꯤ ꯄꯥꯝꯃꯤ ꯈꯣꯠꯂꯤꯒꯥꯏꯅ ꯕꯤꯗꯤꯑꯣ ꯃꯇꯦꯛ ꯃꯇꯦꯛ ꯔꯤꯜꯁ ꯂꯩꯌꯦꯕ ꯁꯥꯏꯀꯜ ꯑꯃꯃꯝꯒꯤ ꯔꯤꯜꯁ ꯂꯣꯏꯅꯃꯛ ꯂꯩꯒꯅꯦꯕꯀꯣ ꯃꯤꯅ ꯊꯧꯕꯗ ꯎꯠꯄꯒꯤ ꯃꯑꯣꯡ ꯃꯇꯧ ꯇꯧꯔꯒ ꯑꯗꯒꯤꯗꯤ ꯆꯛꯀꯥꯅ ꯀꯃꯥꯏꯅ ꯎꯪꯕ ꯒꯤꯌꯥꯔꯅ ꯀꯃꯥꯏꯅ ꯄꯥꯟꯕ ꯍꯥꯏꯕꯗꯨꯒꯤ ꯁꯥꯏꯀꯜ ꯈꯨꯗꯤꯡꯃꯛꯀꯤ ꯁꯣꯝꯒꯤ ꯐꯣꯟ ꯅꯝꯕꯔꯁꯤꯗ ꯑꯩꯈꯣꯏꯅ ꯊꯥꯖꯔꯛꯑꯒ ꯑꯗꯨꯝ ꯁꯨꯡꯂꯥꯛ ꯂꯥꯛꯇ꯭ꯔꯒꯁꯨ ꯑꯩꯈꯣꯏ ꯌꯦꯡꯉꯒ ꯍꯥꯏꯇꯥꯔꯦꯅꯦ ꯕꯤꯗꯤꯑꯣꯁꯤꯡꯗꯣ ꯌꯦꯡꯉꯒ ꯈꯟꯕꯒꯤ ꯑꯣꯞꯁꯟꯁꯨ ꯑꯗꯨꯝ ꯂꯩꯌꯦꯕꯀꯣ ꯑꯣ ꯑꯗꯨꯅ ꯑꯦ ꯆꯥꯎꯈꯠꯂꯛꯄꯒꯤ ꯃꯇꯨꯡꯏꯟꯅ ꯌꯥꯝ ꯅꯨꯡꯉꯥꯏꯔꯕꯖꯥꯠꯅꯤ ꯇꯥꯗ ꯑꯧ ꯃꯥꯅꯤ ꯃꯥꯅꯤ

ꯗꯨꯀꯥꯟꯁꯦ ꯑꯩꯈꯣꯏꯒꯤ ꯅꯣꯡꯃꯥꯏꯖꯤꯡꯗꯤ ꯈꯤꯇꯪ ꯇꯦꯟꯅ ꯍꯥꯡꯉꯦꯕꯀꯣ ꯃꯇꯝꯁꯦ ꯑꯌꯨꯛꯀꯤ ꯄꯨꯡ ꯇꯔꯥꯗꯒꯤꯅ ꯅꯨꯡꯗꯤꯟꯒꯤ ꯄꯨꯡ ꯑꯅꯤꯕꯣꯛꯇꯪ ꯍꯥꯡꯖꯕ ꯑꯗꯨꯒ ꯑꯇꯩ ꯃꯇꯝꯗꯗꯤ ꯂꯣꯏꯅꯃꯛ ꯑꯩꯈꯣꯏꯒꯤ ꯑꯌꯨꯛꯀꯤ ꯄꯨꯡ ꯇꯔꯨꯛꯇꯒꯤ ꯍꯧꯔꯒꯅ ꯅꯨꯡꯗꯥꯡ ꯄꯨꯡ ꯇꯔꯥꯕꯣꯛꯁꯦ ꯑꯗꯨꯝ ꯍꯥꯡꯒꯅꯦꯕ ꯑꯥ ꯑꯗꯨꯒ ꯅꯣꯡꯃꯥꯏꯖꯤꯡꯒꯤ ꯑꯣꯏꯅꯗꯤ ꯈꯤꯇꯪ ꯁꯣꯔꯠ ꯑꯣꯏꯔꯦ ꯃꯇꯝꯁꯦ ꯅꯨꯡꯗꯤꯟꯒꯤ ꯃꯇꯝ ꯑꯗꯨꯃꯥꯏꯅ ꯈꯩꯇꯪ ꯈꯛ ꯂꯧꯋꯦꯕꯀꯣ ꯑꯗꯨꯅ ꯑꯦꯅꯤ ꯂꯥꯛꯅꯤꯡꯕ ꯃꯇꯝꯗ ꯑꯗꯨꯝ ꯍꯥꯏꯕꯤꯌꯣ ꯑꯗꯨꯒ ꯁꯣꯝꯒꯤ ꯐꯣꯟ ꯅꯝꯕꯔꯁꯤꯗꯁꯨ ꯑꯩ ꯍꯧꯖꯤꯛꯀꯤ ꯍꯥꯏꯔꯤꯕ ꯑꯩꯈꯣꯏꯒꯤ ꯀꯦꯠꯂꯣꯛꯁꯦ ꯊꯥꯖꯔꯛꯀꯦꯕ ꯑꯗꯨꯝ ꯍꯥꯏꯐꯦꯠ ꯆꯧꯔꯥꯛꯄ ꯑꯥꯏꯗꯤꯌꯥꯗꯨꯃ ꯍꯥꯟꯅ ꯂꯧꯊꯣꯛꯄꯤꯔꯒ ꯂꯥꯛꯑꯒꯗꯤ ꯍꯦꯟꯅꯁꯨ ꯃꯇꯝ ꯍꯦꯟꯅ ꯆꯪꯗ꯭ꯔꯦ ꯍꯦꯟꯅ ꯅꯨꯡꯉꯥꯏꯕꯗꯣ ꯑꯣꯏꯔꯦꯗꯅꯀꯣ ꯑꯥ ꯑꯣ ꯍꯣꯏ ꯍꯣꯏ ꯇꯥꯗ ꯑꯗꯨꯁꯨ ꯑꯗꯨꯝ ꯑꯩꯈꯣꯏꯒꯤ ꯀꯝꯄꯅꯤꯁꯦ ꯑꯩꯈꯣꯏ ꯑꯗꯨꯒꯤ ꯈꯟꯅꯅꯕꯅ ꯑꯗꯨꯝ ꯌꯥꯝꯀꯟꯅ ꯈꯟꯅꯔꯤꯕꯀꯣ ꯑꯗꯨꯃꯥꯏꯅ ꯍꯥꯡꯅꯕ ꯑꯩꯈꯣꯏꯒꯤ ꯚꯤꯂꯦꯖ ꯑꯦꯔꯤꯌꯥꯁꯤꯡꯁꯤꯗ ꯌꯥꯔꯤꯉꯩꯗꯤ ꯑꯗꯨꯝ ꯆꯠꯊꯣꯛ ꯆꯠꯁꯤꯟꯒꯤꯁꯨ ꯐꯔꯛꯇꯥꯕ ꯂꯩꯕꯅꯤꯅꯀꯣ ꯑꯗꯣ ꯑꯗꯨꯅꯦ ꯍꯌꯦꯡ ꯇꯥꯗꯒ ꯑꯗꯨꯝ ꯂꯥꯛꯑꯒ ꯑꯩꯈꯣꯏ ꯁꯣꯞꯁꯤꯗ ꯂꯥꯛꯄꯤꯕ ꯃꯇꯝꯗ ꯏꯁꯇꯣꯔꯁꯤꯗ ꯂꯥꯛꯄ ꯃꯇꯝꯁꯤꯗ ꯃꯐꯝ ꯈꯨꯗꯣꯡꯆꯥꯕ ꯂꯩꯅꯤ ꯈꯣꯠꯅꯤ ꯍꯥꯏꯕ ꯑꯗꯨꯒꯨꯝꯕ ꯂꯩꯔꯒꯗꯤ ꯑꯩ ꯏꯁꯥꯃꯛꯁꯨ ꯑꯗꯨꯝ ꯂꯩꯖꯔꯝꯒꯦ ꯑꯗꯨꯒ ꯆꯞꯆꯥꯕ ꯋꯥꯔꯤꯗꯣ ꯃꯈꯥ ꯇꯥꯅ ꯁꯥꯔꯁꯤ ꯉꯁꯤꯒꯤ ꯑꯣꯏꯅꯗꯤ ꯁ꯭ꯋꯥꯏꯗ ꯁꯨꯝ ꯂꯣꯏꯁꯤꯜꯂꯁꯤꯀꯣ